ꯁꯤ ꯆꯥꯔꯖꯔꯁꯤꯁꯨ ꯑꯩꯅ ꯆꯥꯔꯖ ꯇꯧꯕ ꯃꯇꯝꯗ ꯌꯥꯝꯅ ꯀꯨꯏꯅ ꯆꯪꯉꯦ ꯑꯗꯨꯒ ꯌꯥꯝ ꯀꯨꯏꯅ ꯆꯪꯉꯦ ꯑꯗꯨꯒ ꯃꯥꯒꯤ ꯌꯨ ꯑꯦꯁ ꯕꯤ ꯀꯦꯕꯜ ꯃꯔꯤꯁꯤꯁꯨ ꯌꯥꯝ ꯇꯦꯜꯂꯦ ꯑꯗꯨꯒ ꯄꯨꯡ ꯑꯃ ꯈꯔ ꯍꯦꯟꯅ ꯑꯗꯨꯝ ꯆꯥꯔꯖ ꯄꯨꯡ ꯑꯃ ꯐꯥꯗ꯭ꯔꯤꯉꯩꯗ ꯑꯗꯨꯝ ꯌꯥꯝ ꯊꯨꯅ ꯁꯥꯒꯠꯂꯛꯑꯦ ꯆꯥꯔꯖꯔꯁꯦ ꯑꯗꯨꯒ ꯌꯥꯝꯅ ꯐꯠꯇꯦ ꯃꯁꯤ ꯆꯥꯔꯖꯔꯁꯦ